ꯂꯥꯏ ꯌꯦꯛꯄ ꯑꯁꯤꯅ ꯃꯤꯑꯣꯏꯕꯗ ꯍꯛꯆꯥꯡ ꯁꯥꯖꯦꯜ ꯑꯣꯏꯕ ꯍꯛꯆꯥꯡꯒꯤ ꯑꯅꯥꯕ ꯀꯌꯥꯕꯨ ꯐꯍꯟꯕ ꯉꯝꯕ ꯋꯥꯈꯜꯒꯤ ꯂꯩꯅꯥꯁꯤꯡ ꯀꯌꯥ ꯀꯣꯛꯍꯟꯕ ꯉꯝꯕꯒꯤ ꯈꯨꯗꯝ ꯆꯥꯡꯗꯝ ꯀꯌꯥꯁꯨ ꯂꯩꯈ꯭ꯔꯦ ꯑꯩꯈꯣꯏꯅ ꯈꯪꯕ ꯉꯝꯃꯤ ꯂꯥꯏ ꯌꯦꯛꯄ ꯑꯃ ꯑꯣꯏꯅ ꯃꯗꯨꯗꯤ ꯂꯥꯏ ꯑꯃ ꯌꯦꯛꯄ ꯃꯇꯝꯗ ꯑꯩꯈꯣꯏꯒꯤ ꯋꯥꯈꯜꯅ ꯁꯥꯒꯠꯇꯨꯅ ꯌꯦꯛꯄ ꯅꯠꯇ꯭ꯔꯒꯅ ꯃꯤꯠꯃꯥꯡꯗ ꯎꯔꯤꯕ ꯄꯣꯠ ꯑꯃꯕꯨ ꯑꯩꯈꯣꯏꯅ ꯆꯦꯗ ꯌꯦꯛꯊꯣꯛꯄ ꯃꯇꯝꯗ ꯑꯩꯈꯣꯏꯒꯤ ꯋꯥꯈꯜꯗ ꯁꯥꯟꯇꯤ ꯐꯪꯕ ꯑꯃꯗꯤ ꯋꯥꯈꯜꯗ ꯅꯨꯡꯉꯥꯏꯖꯕ ꯍꯥꯏꯕꯗꯨ ꯑꯣꯏꯕ ꯃꯔꯝꯅ ꯑꯩꯈꯣꯏꯒꯤ ꯋꯥꯈꯜꯗ ꯅꯨꯡꯉꯥꯏꯇꯕ ꯑꯁꯥꯎꯕ ꯀꯌꯥ ꯂꯩꯔꯝꯂꯕꯁꯨ ꯂꯥꯏ ꯌꯦꯛꯄ ꯃꯇꯝꯗ ꯃꯁꯤ ꯄꯨꯝꯅꯃꯛ ꯑꯁꯤ ꯃꯤꯀꯨꯞ ꯈꯔꯗꯪ ꯑꯣꯏꯔꯕꯁꯨ ꯀꯥꯎꯊꯣꯛꯄ ꯉꯝꯃꯤ ꯍꯥꯏꯕ ꯑꯁꯤ ꯍꯥꯏꯖꯅꯤꯡꯏ ꯑꯩꯒꯤ ꯏꯁꯥꯒꯤ ꯑꯣꯏꯕ ꯑꯦꯛꯁꯄꯤꯌꯦꯟꯁꯀꯤ ꯃꯇꯨꯡꯏꯟꯅ ꯑꯩꯒꯤ ꯋꯥꯈꯜ ꯄꯨꯛꯅꯤꯡꯅ ꯂꯩꯇꯥꯗꯅ ꯁꯥꯎꯅꯤꯡꯕ ꯀꯌꯥꯒ ꯂꯣꯏꯅꯅ ꯂꯩꯔꯕ ꯃꯇꯝꯗ ꯑꯩꯒꯤ ꯃꯤꯠꯃꯥꯡꯗ ꯎꯔꯤꯕ ꯐꯖꯔꯕ ꯄ꯭ꯔꯀꯤꯇꯤꯒꯤ ꯑꯣꯏꯕ ꯈꯨꯗꯣꯜ ꯎꯆꯦꯛ ꯀꯌꯥ ꯀꯩꯀꯩ ꯄꯥꯝꯕꯤ ꯀꯌꯥ ꯎꯔꯕ ꯃꯇꯨꯡꯗ ꯃꯤꯠꯃꯥꯡꯗ ꯎꯔꯤꯕ ꯁꯤꯅꯔꯤ ꯑꯁꯤꯕꯨ ꯑꯩꯅ ꯆꯦꯗ ꯌꯦꯛꯊꯣꯛꯇꯨꯅ ꯃꯁꯤꯒꯤ ꯐꯖꯕ ꯑꯁꯤ ꯌꯦꯡꯗꯨꯅ ꯏꯁꯥꯅ ꯌꯦꯛꯊꯣꯛꯆꯔꯤꯕ ꯑꯗꯨꯕꯨ ꯑꯃꯨꯛ ꯌꯦꯡꯗꯨꯅ ꯋꯥꯈꯜ ꯄꯨꯛꯅꯤꯡꯗ ꯄꯦꯟꯖꯕ ꯍꯥꯏꯕꯗꯨ ꯑꯣꯏꯔꯕ ꯃꯇꯝꯗ ꯏꯁꯥꯗ ꯂꯩꯔꯝꯕ ꯋꯥꯈꯜ ꯅꯨꯡꯉꯥꯏꯇꯕ ꯁꯥꯎꯅꯤꯡꯕ ꯀꯌꯥ ꯑꯗꯨꯁꯨ ꯀꯣꯛꯏ ꯍꯥꯏꯕ ꯑꯁꯤ ꯍꯥꯏꯖꯅꯤꯡꯏ ꯃꯁꯤꯗꯒꯤ ꯑꯩꯈꯣꯏꯅ ꯈꯪꯕ ꯉꯝꯕꯗꯤ ꯀꯔꯤꯅꯣ ꯍꯥꯏꯔꯕꯗꯤ ꯂꯥꯏ ꯌꯦꯛꯄ ꯃꯇꯝꯗ ꯋꯥꯈꯜꯒꯤ ꯑꯣꯏꯕ ꯅꯨꯡꯉꯥꯏꯇꯕ ꯋꯥꯈꯜꯒꯤ ꯑꯣꯏꯕ ꯂꯩꯅꯥ ꯂꯩꯔꯕ ꯃꯤꯑꯣꯏꯁꯤꯡꯅꯁꯨ ꯂꯥꯏ ꯌꯦꯛꯄ ꯃꯇꯝꯗ ꯃꯁꯥꯒꯤ ꯋꯥꯈꯜꯗꯒꯤ ꯊꯣꯛꯂꯛꯄ ꯃꯁꯥꯅ ꯁꯥꯒꯠꯆꯗꯨꯅ ꯀꯔꯤꯒꯨꯝꯕ ꯑꯃ ꯆꯦꯗ ꯌꯦꯛꯊꯣꯛꯄ ꯅꯠꯇ꯭ꯔꯒꯅ ꯃꯁꯥꯒꯤ ꯃꯤꯠꯃꯥꯡꯗ ꯂꯩꯔꯤꯕ ꯄꯣꯠꯁꯛ ꯑꯃꯕꯨ ꯌꯦꯛꯄ ꯃꯇꯝꯗ ꯋꯥꯈꯜ ꯅꯨꯡꯉꯥꯏꯍꯟꯕ ꯋꯥꯈꯜꯒꯤ ꯂꯩꯅꯥ ꯀꯌꯥꯕꯨ ꯐꯥꯊꯗꯨꯅ ꯀꯣꯛꯍꯟꯕ ꯉꯝꯕ ꯑꯗꯨꯒꯨꯝꯕ ꯁꯛꯇꯤ ꯆꯦꯜꯂꯕ ꯊꯧꯑꯣꯡꯅꯤ ꯍꯥꯏꯕ ꯑꯁꯤ ꯂꯥꯏꯌꯦꯛꯄ ꯑꯁꯤ ꯑꯩꯅ ꯍꯥꯏꯖꯅꯤꯡꯏ ꯃꯁꯤꯇꯁꯨ ꯅꯠꯇꯅ ꯉꯁꯤꯒꯤ ꯁꯃꯥꯖ ꯑꯁꯤꯗ ꯂꯥꯏ ꯌꯦꯛꯂꯤꯕꯁꯤꯡ ꯀꯌꯥꯅ ꯁꯃꯥꯖ ꯑꯁꯤꯗ ꯂꯩꯔꯤꯕ ꯃꯤꯑꯣꯏ ꯀꯌꯥꯕꯨ ꯃꯤꯀꯞ ꯊꯣꯛꯍꯟꯕꯁꯨ ꯉꯝꯃꯤ ꯍꯥꯏꯕꯁꯤ ꯍꯥꯏꯖꯅꯤꯡꯏ ꯃꯤꯑꯣꯏꯕ ꯑꯃ ꯑꯣꯏꯅ ꯑꯩꯈꯣꯏꯅ ꯉꯁꯤ ꯁꯃꯥꯖ ꯑꯁꯤꯗ ꯅꯠꯇꯕ ꯋꯥꯈꯜ ꯀꯌꯥ ꯈꯜꯂꯛꯇꯨꯅ ꯐꯠꯇꯕ ꯊꯧꯗꯣꯛ ꯊꯧꯑꯣꯡ ꯀꯌꯥ ꯊꯣꯛꯍꯟꯅꯕ ꯁꯤꯜꯂꯛꯂꯤꯕ ꯃꯤꯑꯣꯏ ꯀꯌꯥꯁꯨ ꯂꯩ ꯃꯈꯣꯏ ꯑꯁꯤꯕꯨ ꯂꯥꯏꯌꯦꯛꯄ ꯂꯥꯏꯌꯦꯛꯄꯤꯁꯤꯡꯅ ꯐꯖꯅ ꯁꯃꯥꯖ ꯑꯁꯤꯗ ꯌꯦꯛꯊꯣꯛꯇꯨꯅ ꯃꯈꯣꯏꯒꯤ ꯋꯥꯈꯜꯂꯣꯟ ꯐꯠꯇꯕꯁꯤꯡ ꯑꯁꯤꯅ ꯀꯔꯤ ꯑꯣꯏꯔꯛꯀꯗꯕꯒꯦ ꯀꯔꯤ ꯊꯣꯛꯂꯛꯄ ꯌꯥꯕꯒꯦ ꯍꯥꯏꯕꯅꯆꯤꯡꯕ ꯑꯁꯤ ꯂꯥꯏ ꯌꯦꯛꯄꯒꯤ ꯈꯨꯊꯥꯡꯗ ꯃꯌꯥꯝꯗ ꯎꯠꯊꯣꯛꯄ ꯉꯝꯕꯒꯤ ꯄꯥꯡꯒꯜꯁꯨ ꯂꯩꯕ ꯊꯧꯑꯣꯡꯅꯤ ꯃꯁꯤꯅ ꯑꯩꯈꯣꯏꯗ ꯈꯪꯍꯜꯂꯤ ꯃꯗꯨꯗꯤ ꯂꯥꯏ ꯌꯦꯛꯄ ꯑꯁꯤꯅ ꯌꯦꯛꯊꯣꯛꯂꯕ ꯃꯇꯨꯡꯗ ꯃꯤꯌꯥꯝꯅ ꯎꯔꯕ ꯃꯇꯨꯡ ꯃꯤꯌꯥꯝꯒꯤ ꯋꯥꯈꯜꯗ ꯂꯩꯔꯝꯕ ꯑꯃꯣꯠꯄ ꯐꯠꯇꯕ ꯋꯥꯈꯜ ꯀꯌꯥꯕꯨꯁꯨ ꯐꯥꯊꯗꯨꯅ ꯑꯐꯕꯔꯣꯝꯗ ꯆꯤꯡꯁꯤꯜꯂꯛꯄ ꯉꯝꯃꯤ ꯍꯥꯏꯕ ꯑꯁꯤꯁꯨ ꯑꯩꯈꯣꯏꯅ ꯈꯪꯕ ꯉꯝꯃꯤ ꯂꯥꯏ ꯌꯦꯛꯄꯒꯤ ꯊꯧꯑꯣꯡ ꯑꯁꯤꯅ ꯉꯁꯤꯒꯤ ꯁꯃꯥꯖꯇ ꯀꯥꯅꯕ ꯀꯌꯥ ꯄꯤ ꯃꯗꯨꯗꯤ ꯑꯩꯈꯣꯏꯅ ꯂꯩꯔꯤꯕ ꯄ꯭ꯔꯀꯤꯇꯤꯒꯤ ꯑꯣꯏꯕ ꯄꯣꯠ ꯆꯩꯁꯤꯡ ꯄꯨꯊꯣꯛꯅꯕ ꯍꯣꯠꯅꯕꯗ ꯑꯃꯥꯡ ꯑꯇꯥ ꯀꯌꯥꯁꯨ ꯌꯥꯎꯗꯕ ꯅꯠꯇꯦ ꯃꯔꯝ ꯑꯁꯤꯅ ꯑꯩꯈꯣꯏꯅ ꯉꯁꯤꯒꯤ ꯁꯃꯥꯖ ꯑꯁꯤꯗ ꯂꯩꯔꯤꯕ ꯃꯤꯑꯣꯏꯕꯁꯤꯡꯗ ꯀꯔꯤꯁꯨ ꯅꯠꯇꯕ ꯋꯥꯈꯜꯗꯒꯤ ꯑꯩꯈꯣꯏꯒꯤ ꯄ꯭ꯔꯀꯤꯇꯤꯒꯤ ꯑꯣꯏꯕ ꯄꯣꯠ ꯆꯩꯁꯤꯡ ꯃꯥꯡ ꯇꯥꯛꯅꯕ ꯁꯤꯜꯂꯛꯄ ꯅꯠꯇ꯭ꯔꯒꯅ ꯃꯤꯑꯣꯏꯕꯒꯤ ꯀꯥꯅꯅꯕ ꯁꯦꯝꯂꯛꯄ ꯍꯤꯗꯥꯛ ꯂꯥꯡꯊꯛ ꯀꯌꯥꯕꯨ ꯅꯠꯇꯕꯔꯣꯝꯗ ꯁꯤꯖꯤꯟꯅꯗꯨꯅ ꯂꯥꯟꯅ ꯁꯤꯖꯤꯟꯅꯗꯨꯅ ꯃꯤꯑꯣꯏꯕꯒꯤ ꯃꯥꯡꯅꯕ ꯑꯣꯏꯔꯛꯄ ꯑꯁꯤꯕꯨꯁꯨ ꯂꯥꯏꯌꯦꯛꯄꯁꯤꯡꯅ ꯌꯦꯛꯊꯣꯛꯇꯨꯅ ꯑꯩꯈꯣꯏꯗ ꯎꯍꯟꯕ ꯑꯁꯤꯅ ꯃꯔꯝ ꯑꯣꯏꯔꯕ ꯃꯇꯨꯡꯗ ꯀꯥꯅꯕ ꯀꯌꯥ ꯑꯩꯈꯣꯏꯅ ꯂꯧꯕ ꯌꯥꯏ ꯂꯥꯏ ꯌꯦꯛꯄꯁꯤꯡꯅ ꯑꯁꯤꯒꯨꯝꯂꯕ ꯐꯠꯇ꯭ꯔꯕ ꯁꯃꯥꯖꯀꯤ ꯃꯥꯡꯅꯤꯉꯥꯏ ꯑꯣꯏꯕ ꯁꯛꯇꯝꯁꯤꯡ ꯑꯁꯤꯕꯨ ꯌꯦꯛꯊꯣꯛꯇꯨꯅ ꯉꯁꯤꯒꯤ ꯏꯪꯈꯠꯂꯛꯂꯤꯕ ꯅꯍꯥꯔꯣꯜꯁꯤꯡꯗ ꯃꯈꯣꯏ ꯃꯈꯣꯏꯒꯤ ꯋꯥꯈꯜꯗ ꯒ꯭ꯌꯥꯟ ꯇꯥꯍꯟꯗꯨꯅ ꯑꯃꯗꯤ ꯃꯈꯣꯏꯕꯨ ꯇꯨꯝꯂꯝꯕꯗꯒꯤ ꯃꯤꯀꯞ ꯊꯣꯛꯍꯟꯕ ꯍꯥꯏꯕꯗꯨꯁꯨ ꯑꯣꯏꯍꯟꯕ ꯉꯝꯃꯤ ꯃꯃꯥ ꯃꯄꯥ ꯑꯣꯏꯔꯤꯕ ꯀꯌꯥꯅ ꯃꯆꯥꯁꯤꯡꯕꯨ ꯌꯦꯡꯁꯤꯟꯕ ꯋꯥꯠꯍꯧꯕꯗꯒꯤ ꯃꯆꯥꯁꯤꯡꯒꯤ ꯂꯝꯆꯠ ꯁꯥꯖꯠꯇ ꯑꯁꯣꯏꯕ ꯀꯌꯥ ꯂꯥꯛꯂꯕꯁꯨ ꯃꯈꯣꯏꯅ ꯂꯥꯏ ꯌꯦꯛꯄꯁꯤꯡ ꯑꯁꯤꯅ ꯌꯦꯛꯂꯤꯕ ꯂꯥꯏꯁꯤꯡ ꯀꯌꯥ ꯎꯔꯨꯕꯗꯒꯤ ꯋꯥꯈꯜ ꯇꯥꯔꯛꯇꯨꯅ ꯃꯈꯣꯏꯒꯤ ꯃꯆꯥꯁꯤꯡꯕꯨ ꯐꯥꯖꯤꯟꯕ ꯊꯦꯝꯖꯤꯟꯕꯗ ꯃꯇꯦꯡ ꯌꯥꯝꯅ ꯆꯥꯎꯕ ꯑꯩꯈꯣꯏꯅ ꯎꯕ ꯐꯪꯏ ꯃꯁꯤꯅ ꯑꯩꯈꯣꯏꯅ ꯈꯪꯕ ꯉꯝꯃꯤ ꯃꯗꯨꯗꯤ ꯂꯥꯏ ꯌꯦꯛꯄꯒꯤ ꯒꯨꯟ ꯑꯁꯤ ꯀꯌꯥꯃꯨꯛ ꯌꯥꯝꯅ ꯑꯋꯥꯡꯕ ꯊꯥꯛꯇ ꯊꯥꯡꯒꯠꯅꯤꯉꯥꯏ ꯑꯣꯏꯕꯒꯦ ꯍꯥꯏꯕ ꯑꯁꯤ ꯑꯩꯈꯣꯏꯅ ꯈꯪꯕ ꯉꯝꯃꯤ ꯑꯗꯨꯅ ꯂꯥꯏ ꯌꯦꯛꯄꯁꯤꯡꯒꯤ ꯋꯥꯈꯜꯂꯣꯟꯗ ꯃꯈꯣꯏꯅ ꯃꯌꯥꯝꯅ ꯈꯜꯂꯤꯕ ꯑꯁꯤꯗꯒꯤ ꯊꯣꯏꯗꯣꯛ ꯍꯦꯟꯗꯣꯛꯅ ꯈꯟꯗꯣꯛꯇꯨꯅ ꯑꯐꯕ ꯀꯌꯥ ꯄꯨꯊꯣꯛꯄ ꯐꯠꯇꯕ ꯀꯌꯥꯕꯨ ꯃꯤꯌꯥꯝꯗ ꯎꯍꯟꯗꯨꯅ ꯃꯤꯀꯞ ꯊꯣꯛꯍꯟꯕ ꯁꯃꯥꯖ ꯑꯁꯤꯕꯨ ꯌꯥꯝꯅ ꯀꯥꯅꯕ ꯄꯥꯎꯗꯝ ꯄꯤꯕꯤꯕ ꯁꯃꯥꯖ ꯑꯁꯤꯕꯨ ꯍꯦꯟꯅ ꯆꯥꯎꯈꯠꯄ ꯂꯝꯕꯤꯗ ꯆꯤꯡꯈꯠꯄ ꯉꯝꯕ ꯍꯥꯏꯕ ꯑꯗꯨꯁꯨ ꯂꯥꯏꯌꯦꯛꯄꯁꯤꯡꯅ ꯄꯤꯕ ꯉꯝꯃꯤ ꯃꯔꯝ ꯑꯁꯤꯅ ꯑꯩꯈꯣꯏꯅ ꯉꯁꯤꯒꯤ ꯁꯃꯥꯖ ꯑꯁꯤꯗ ꯂꯩꯔꯤꯕ ꯑꯥꯔꯇꯤꯁ ꯀꯌꯥ ꯂꯥꯏ ꯌꯦꯛꯇꯨꯅ ꯂꯩꯔꯤꯕꯁꯤꯡꯕꯨ ꯑꯋꯥꯡꯕ ꯊꯥꯛꯇ ꯊꯥꯡꯒꯠꯃꯤꯟꯅꯁꯤ